ꯑꯩꯒꯤ ꯇꯨꯡꯗ ꯑꯣꯏꯅꯤꯡꯕ ꯍꯥꯏꯁꯤꯗ ꯑꯩꯅ ꯑꯥꯔꯃꯤ ꯑꯣꯏꯕ ꯄꯥꯝꯖꯩ ꯑꯗꯨꯕꯨ ꯑꯥꯔꯃꯤ ꯑꯣꯏꯕ ꯃꯇꯝꯗ ꯍꯧꯖꯤꯛꯇꯤ ꯃꯔꯨꯑꯣꯏꯅ ꯂꯥꯏꯔꯤꯛꯁꯤ ꯆꯪꯉꯦ ꯑꯗꯨꯒ ꯂꯝꯖꯦꯟꯁꯨꯨ ꯌꯥꯡꯕ ꯑꯃ ꯗꯔꯀꯥꯔ ꯑꯣꯏ ꯑꯗꯨꯒ ꯑꯦꯛꯖꯥꯝꯅ ꯃꯔꯨ ꯍꯥꯟꯅ ꯔꯤꯇꯟ ꯍꯥꯟꯅ ꯇꯧꯔꯛꯄꯅꯤꯅ ꯍꯧꯖꯤꯛꯇꯤ ꯑꯦꯛꯖꯥꯝ ꯌꯥꯗ꯭ꯔꯥ ꯑꯦꯛꯖꯥꯝꯅ ꯇꯧꯔꯛꯑꯕꯅꯤꯅ ꯂꯥꯏꯔꯤꯛ ꯍꯩꯇꯕ ꯌꯥꯔꯛꯇꯦ ꯑꯗꯨꯅ ꯑꯩꯈꯣꯏꯅ ꯇꯝꯃꯤꯁꯤꯅꯗꯤ ꯌꯧꯗꯕꯅꯤꯅ ꯇꯣꯉꯥꯟꯅ ꯑꯦꯁ ꯑꯦꯁ ꯁꯤꯒꯤ ꯑꯦꯛꯖꯥꯝꯒꯨꯝꯕ ꯊꯥꯔꯒ ꯔꯤꯇꯟ ꯍꯥꯟꯅ ꯆꯪꯉꯒꯗꯤ ꯇꯣꯉꯥꯟꯅ ꯀꯣꯟꯅꯗꯗꯤ ꯂꯥꯏꯔꯛꯄ ꯑꯗꯨꯅ ꯑꯦꯁ ꯑꯦꯁ ꯁꯤꯒꯤ ꯇ꯭ꯌꯨꯁꯟ ꯆꯠꯂꯦ ꯑꯗꯒꯤ ꯋꯥꯛꯀꯤꯡ ꯆꯦꯜꯂꯦ ꯇꯣꯉꯥꯟꯅ ꯄ꯭ꯔꯦꯛꯇꯤꯁ ꯈꯔ ꯇꯧꯖꯔꯒ ꯌꯨꯝꯗ ꯑꯗꯨꯒ ꯁꯥꯔꯒꯤ ꯃꯇꯦꯡꯒꯨꯝꯕ ꯑꯦꯠꯚꯥꯏꯁꯀꯨꯝꯕ ꯃꯌꯥꯝ ꯑꯃ ꯇꯥꯔꯒ ꯑꯩꯈꯣꯏꯗ ꯍꯣꯠꯅꯅꯤꯡꯕ ꯀꯌꯥ ꯑꯃ ꯐꯥꯎꯋꯦ ꯑꯗꯨꯒ ꯃꯣꯛ ꯇꯦꯁꯀꯨꯝꯕ ꯏꯟꯇꯔꯅꯦꯠꯀꯤ ꯃꯇꯦꯡꯗꯒꯤ ꯃꯣꯛ ꯇꯦꯁꯀꯨꯝꯕ ꯀꯩꯒꯨꯝꯕ ꯃꯌꯥꯝ ꯑꯃ ꯑꯗꯨꯒꯨꯝꯕꯗꯒꯤ ꯑꯗꯨꯃꯥꯏꯅ ꯇꯧꯔꯒ ꯇꯧꯋꯦ ꯍꯥꯏꯇꯥꯔꯦ